ꯃꯅꯤꯄꯨꯔꯗ ꯃꯤꯌꯥꯝꯅ ꯀꯥꯟꯅꯕ ꯄꯤꯕ ꯄꯥꯟꯗꯝ ꯊꯝꯂꯤꯕ ꯁꯔꯀꯥꯔꯒꯤ ꯏꯁꯀꯤꯝ ꯑꯃ ꯑꯅꯤ ꯍꯥꯏꯖꯧ ꯍꯥꯏꯕ ꯇꯥꯔꯒꯗꯤ ꯁꯤ ꯑꯦꯝ ꯑꯦ ꯇꯤ ꯆꯤꯐ ꯃꯤꯅꯤꯁꯇꯔꯒꯤ ꯑꯥꯔꯇꯤꯁꯁꯤꯡ ꯑꯥꯔꯇꯤꯁꯁꯤꯡꯒꯤ ꯇꯦꯡꯕꯥꯡ ꯑꯃꯁꯨꯡ ꯍꯛꯁꯦꯜꯒꯤ ꯑꯣꯏꯕ ꯏꯁꯀꯤꯝ ꯀꯌꯥ ꯑꯃ ꯄꯟꯕ ꯌꯥꯏ